ꯍꯜꯂꯣ ꯑꯧ ꯍꯣꯏ ꯍꯣꯏ ꯑꯣ ꯑꯩ ꯑꯩ ꯑꯥ ꯑꯍꯣꯏ ꯃꯥꯅꯤ ꯃꯥꯅꯤ ꯃꯥꯅꯤ ꯃꯥꯅꯤ ꯑꯩ ꯈꯨꯟꯌꯥꯏ ꯑꯧ ꯑꯣꯖꯥ ꯑꯗꯣ ꯑꯩꯗꯣ ꯅꯍꯥꯟ ꯀꯩꯅꯣꯝꯇꯪ ꯈꯪꯖꯒꯦꯅ ꯑꯣꯖꯥꯗꯁꯨ ꯐꯣꯟ ꯇꯧꯖꯔꯝꯕꯅꯦ ꯍꯥꯟꯅꯁꯨ ꯃꯃꯥꯡꯗ ꯑꯗꯣ ꯑꯩ ꯅꯍꯥꯟ ꯁꯥꯟꯅ ꯍꯧꯔꯨꯕꯗ ꯀꯩꯅꯣꯁꯦ ꯑꯩ ꯅꯍꯥꯟ ꯅꯨꯃꯤꯠ ꯇꯔꯥꯅꯤꯃꯨꯛꯁꯦ ꯁꯨꯡꯂꯦꯞ ꯂꯦꯞꯇꯅ ꯁꯥꯟꯅꯔꯨꯔꯦꯕ ꯑꯗ ꯍꯦꯕꯤ ꯋꯦꯠꯇꯨꯁꯨ ꯄꯥꯏꯒꯅꯣꯗꯤ ꯍꯥꯏꯔꯛꯄꯅꯤ ꯑꯗꯨꯗ ꯑꯩꯗꯤ ꯈꯪꯗꯗꯅ ꯄꯥꯏꯁꯤꯜꯂꯨꯔꯕ ꯑꯗꯣ ꯑꯩ ꯉꯛꯁꯝꯒꯤ ꯑꯁꯤꯗ ꯁꯨꯝ ꯅꯥꯔꯒ ꯃꯁꯜ ꯄꯦꯟꯒꯨꯝ ꯀꯩꯒꯨꯝ ꯇꯧꯔ ꯂꯩꯕ ꯑꯗꯣ ꯑꯁꯤ ꯁꯨꯝ ꯁꯥꯟꯅꯕꯗꯤ ꯉꯝꯃꯦ ꯑꯗꯣ ꯑꯗꯨꯝ ꯁꯥꯟꯅꯁꯤꯜꯂꯣ ꯍꯥꯏꯕ꯭ꯔꯥ ꯑꯣꯖꯥ ꯑꯗꯨ ꯈꯪꯅꯤꯡꯕꯒꯤ ꯀꯩꯁꯨ ꯀꯥꯏꯗꯕ꯭ꯔꯥ

ꯑꯍꯣꯏ ꯑꯍꯣꯏ ꯑꯣꯖꯥ

ꯍꯣꯏ

ꯑꯍꯣꯏ

ꯑꯣ ꯑꯗꯨꯅꯦ ꯑꯩꯅ ꯆꯦꯁꯇꯨ ꯑꯣꯖꯥ ꯀꯩꯅꯣꯗꯨ ꯆꯦꯁꯇꯨ ꯌꯦꯠꯅ ꯈꯤꯇꯪ ꯆꯥꯎꯈꯠꯂꯛꯀꯨꯝ ꯇꯧꯋꯦꯅ ꯑꯩꯅ ꯑꯣꯏꯗꯨꯗ ꯈꯤꯇꯪ ꯋꯦꯠꯇꯨ ꯈꯔ ꯌꯥꯝꯅ ꯍꯥꯞꯆꯤꯜꯂꯒ ꯅꯨꯃꯤꯠꯇꯨ ꯕꯦꯟ ꯄ꯭ꯔꯦꯁ ꯏꯟꯕꯗ ꯈꯤꯇꯪ ꯍꯦꯟꯖꯟꯂꯨꯔꯕ ꯑꯗꯨꯃꯥꯏꯅ ꯑꯗꯨ ꯑꯣꯖꯥ ꯁꯤ ꯁꯤ ꯑꯗꯨꯝ ꯍꯥꯏꯗꯤ ꯏꯆꯝ ꯆꯝꯕ ꯏꯁꯤꯡ ꯑꯁꯥꯕꯒꯨꯝ ꯀꯩꯒꯨꯝꯕ ꯊꯣꯝꯃꯒ ꯑꯗꯨꯝ ꯌꯦꯡꯕ ꯌꯥꯕ꯭ꯔꯥ ꯃꯁꯤꯒꯤ ꯀꯩꯅꯣ ꯂꯩꯒꯗ꯭ꯔꯥ ꯑꯣꯖꯥ ꯎꯝ ꯑꯍꯣꯏ ꯕꯔꯞꯀꯨꯝꯕꯅ ꯑꯗꯨꯝ ꯑꯥ

ꯑꯣ ꯃꯃꯥꯡꯗ ꯅꯍꯥꯟ ꯑꯣꯖꯥ ꯑꯗꯨ ꯑꯩ ꯃꯤꯅꯤꯠ ꯑꯃ ꯊꯝꯃꯒꯅꯦ ꯑꯁꯥꯕꯁꯤ ꯃꯤ ꯑꯌꯤꯡꯕ ꯑꯁꯤ ꯕꯔꯞ ꯑꯁꯤ ꯑꯩꯈꯣꯏꯒꯤ ꯃꯤꯅꯤꯠ ꯑꯃ ꯑꯩꯒꯤ ꯂꯦꯡꯖꯨꯝ ꯑꯁꯤꯗ ꯊꯝꯃꯒꯦ ꯑꯗꯨꯒ ꯃꯤꯅꯤꯠ ꯑꯃꯃꯨꯛ ꯄꯣꯊꯥꯔꯒ ꯃꯤꯅꯤꯠ ꯑꯃ ꯑꯗꯨꯃꯥꯏꯅ ꯇꯧꯒꯗ꯭ꯔꯥ ꯃꯁꯤ ꯃꯣꯏꯒꯤ ꯑꯥ

ꯑꯣ ꯃꯣꯏꯗꯨ ꯃꯤꯅꯤꯠ ꯃꯉꯥꯃꯨꯛ ꯃꯤꯅꯤꯠ ꯇꯔꯥꯃꯨꯛ ꯊꯝꯕꯗ ꯑꯗꯨꯝ ꯌꯥꯒꯗ꯭ꯔꯥ ꯀꯃꯥꯏꯅ ꯀꯌꯥꯝ ꯀꯨꯏꯅ ꯇꯧꯒꯅꯤ

ꯑꯣ ꯎꯝ ꯍꯣꯏ ꯑꯗꯨ ꯍꯞꯇꯥꯃꯨꯛ ꯄꯣꯊꯥꯔ ꯑꯗꯨꯝ ꯌꯥꯗꯧꯔꯥ ꯍꯞꯇꯥꯃꯨꯛ ꯐꯔ ꯑꯩꯅꯁꯨ ꯑꯃꯨꯛ ꯍꯣꯏ ꯑꯩꯅ ꯋꯥꯛꯆꯤꯡ ꯋꯥꯛꯆꯤꯡꯒꯤ ꯑꯩ ꯊꯥ ꯃꯉꯥꯕꯨꯗꯤ ꯋꯥꯠꯂꯤ ꯋꯥꯛꯆꯤꯡꯒꯤ ꯃꯣꯏ ꯀꯣꯝꯄꯤꯇꯤꯁꯟꯗꯨ ꯑꯩꯅ ꯌꯥꯎꯅꯤꯡꯕ ꯑꯗꯨꯒꯤ ꯃꯣꯏ ꯃꯅꯤꯄꯨꯔ ꯕꯣꯗꯤ ꯕꯤꯜꯗꯤꯡꯒꯤ ꯆꯦꯝꯄꯤꯌꯟꯁꯤꯞꯇꯨ ꯑꯗꯨꯁꯨ ꯑꯩ ꯊꯣꯛꯀꯦ ꯑꯗꯨꯒꯤ ꯑꯅꯧꯕ ꯀꯩꯅꯣꯗ ꯀꯦꯇꯤꯒꯣꯔꯤꯒꯤ ꯃꯣꯏꯒꯤꯗꯨꯗ ꯊꯣꯛꯀꯦꯅ ꯈꯟꯕ ꯑꯗꯨꯗꯨꯒꯤꯁꯨ ꯑꯩꯁꯨ ꯑꯗꯨꯒꯤ ꯑꯣꯖꯥꯗꯁꯨ ꯇꯥꯟꯅꯖꯒꯦꯅ ꯍꯣꯏ ꯑꯍꯣꯏ ꯑꯣꯖꯥ

ꯑꯍꯣꯏ ꯍꯣꯏ ꯎꯝ ꯎꯝ ꯎꯝ ꯑꯍꯣꯏ ꯑꯣ ꯅꯦꯛ ꯁꯞꯄꯣꯔꯠꯇꯨꯁꯨ ꯂꯩ ꯍꯣꯏ ꯉꯛꯁꯝꯒꯤ ꯁꯞꯄꯣꯔꯠ ꯑꯃꯗꯨ ꯑꯗꯨꯒ ꯐꯔꯦ ꯑꯗꯨꯗꯤ ꯑꯣꯖꯥ ꯑꯗꯨ ꯅꯨꯃꯤꯠ ꯃꯉꯥꯅꯤ ꯄꯣꯊꯥꯖꯔꯒꯦ ꯑꯗꯨꯒ ꯑꯩ ꯑꯃꯨꯛ ꯑꯃꯨꯛ ꯂꯥꯛꯑꯒ ꯑꯣꯖꯥꯒ ꯍꯥꯟꯅ ꯁꯥꯔ ꯔꯟꯖꯤꯠꯀ ꯍꯥꯟꯅ ꯎꯅꯖꯔꯝꯃꯒꯦ ꯑꯗꯨ ꯍꯣꯏ ꯌꯥꯝ ꯅꯨꯡꯉꯥꯏꯖꯔꯦ ꯑꯗꯨꯗꯤ ꯑꯥ ꯍꯣꯏ ꯑꯣꯖꯥ ꯑꯗꯨꯗꯤ ꯍꯣꯏ ꯑꯣꯖꯥ ꯑꯗꯨꯗꯤ ꯌꯥꯝ ꯅꯨꯡꯉꯥꯏꯖꯔꯦ ꯑꯣꯖꯥ ꯑꯗꯨꯗꯤ ꯑꯥ ꯑꯧ ꯊꯝꯖꯔꯦ ꯊꯝꯖꯔꯦ